ꯑꯩꯒꯤ ꯃꯤꯡ ꯑꯁꯃꯥ ꯀꯧꯏ ꯍꯦꯔꯣꯁꯤꯅ ꯐꯤꯔꯣꯖ ꯀꯧꯏ ꯑꯗꯨꯒ ꯏꯃꯨꯡ ꯃꯅꯨꯡꯁꯤ ꯌꯥꯝꯅ ꯑꯩꯒꯤ

ꯌꯥꯝꯅ ꯊꯤꯅ ꯑꯩꯁꯦ ꯅꯨꯄꯥ ꯑꯃꯒꯤ ꯃꯄꯨ ꯑꯣꯏꯗꯦꯕ ꯅꯨꯄꯥ ꯑꯃꯒꯤ ꯃꯄꯨ ꯑꯣꯏꯗꯕ ꯍꯦꯔꯣꯁꯤꯒꯤ ꯑꯗꯨꯗꯨꯅ ꯉꯁꯥꯏꯒꯤ

ꯂꯩꯔꯤꯕꯁꯤ ꯏꯃꯨꯡꯁꯤꯗ ꯃꯧꯁꯤꯗ ꯑꯩꯈꯛꯇꯅꯦꯕ ꯑꯇꯩꯁꯤꯅ ꯏꯅꯥꯎ ꯅꯨꯄꯥ ꯑꯃ ꯂꯩ ꯑꯗꯨꯗꯨꯒ

ꯀꯟꯖꯨꯁ ꯑꯣꯏꯕ ꯑꯗꯨꯗꯨꯒ ꯍꯧꯖꯤꯛꯇꯤ ꯌꯥꯝꯅ ꯐꯔꯦ ꯑꯗꯨꯗꯨꯒ ꯑꯩꯒꯤ ꯏꯒꯨꯟ ꯈꯪꯉꯛꯑꯦ ꯑꯗꯨꯗꯨꯒ ꯉꯁꯥꯏꯒꯤ ꯑꯩꯒꯤ ꯅꯨꯄꯥ ꯂꯩꯈꯤꯗ꯭ꯔꯦꯕ ꯑꯗꯨꯗꯨꯒ ꯉꯁꯥꯏꯒꯤ ꯍꯦꯔꯣꯁꯤ ꯂꯩꯈꯤꯗ꯭ꯔꯦꯕ ꯑꯗꯨꯒꯤ ꯃꯇꯨꯡꯗ ꯑꯩꯒꯤ ꯀꯣꯛꯁꯦ ꯅꯨꯡꯉꯥꯏꯔꯛꯇꯦ ꯑꯗꯨꯗꯨꯒ ꯀꯤꯗꯅꯤꯗ ꯐꯦꯜ ꯑꯣꯏꯔꯒ ꯂꯩꯈꯤꯗꯕꯅꯦꯕ

ꯀꯔꯤ ꯍꯥꯏꯅꯤ ꯑꯩꯁꯤ ꯑꯗꯨꯛꯀꯤ ꯃꯇꯤꯛ ꯌꯥꯝꯅ ꯐꯕ ꯃꯧ ꯑꯃ ꯍꯥꯏꯕꯗꯤ ꯍꯦꯔꯣꯏꯟ ꯑꯃ ꯑꯣꯏꯔꯦ ꯑꯩ ꯅꯨꯄꯥ ꯂꯩꯈꯤꯗ꯭ꯔꯕ ꯃꯇꯨꯡꯗ ꯑꯗꯨꯗꯨꯅ ꯀꯔꯤ ꯍꯥꯏꯅꯤ ꯑꯩꯁꯤ ꯑꯩꯅ ꯇꯧꯔꯨꯕ ꯑꯐꯕ ꯏꯁꯣꯔꯅꯁꯨ ꯑꯜꯂꯥꯅꯁꯨ ꯎꯍꯜꯂꯦ ꯑꯗꯨꯗꯨꯒꯤ ꯃꯊꯛꯇ ꯑꯜꯂꯥꯅ ꯑꯩꯕꯨ ꯊꯧꯖꯥꯟꯕꯤꯗꯨꯅ ꯉꯁꯤ ꯑꯩꯕꯨ ꯑꯩꯒꯤ ꯏꯅꯦꯝ ꯏꯀꯨꯅ ꯐꯖꯅ ꯅꯨꯡꯁꯤ ꯆꯥꯟꯅꯅ ꯏꯃꯨꯡꯗ ꯑꯟꯗꯁꯇꯦꯟꯗꯤꯡ ꯂꯩꯅ ꯌꯥꯝꯅ ꯐꯖꯅ ꯂꯩꯃꯤꯟꯅꯔꯦ ꯏꯆꯥ ꯏꯁꯨꯁꯨ ꯃꯈꯣꯏꯅ ꯂꯣꯏꯅ ꯇꯧꯕꯤ ꯑꯗꯨꯒꯤ ꯃꯊꯛꯇ

ꯆꯥꯕꯅꯤ ꯑꯗꯨꯗꯨꯅ ꯑꯩꯒꯤ ꯅꯨꯄꯥꯅ ꯉꯁꯥꯏꯒꯤ ꯇꯥꯜꯂꯝꯕ ꯃꯌꯥꯝꯗꯣ ꯑꯗꯨꯗꯨꯒꯤ ꯃꯊꯛꯇ ꯑꯗꯨꯒꯤ ꯊꯃꯝꯕꯁꯨ ꯌꯥꯎꯏ ꯑꯗꯨꯗꯨꯅ ꯑꯦꯀꯥꯎꯟꯗ ꯄꯩꯁꯥꯁꯨ ꯊꯃꯝꯃꯤ ꯑꯗꯨꯒ

ꯏꯃꯨꯡ ꯃꯅꯨꯡꯗ ꯌꯥꯝꯅ ꯑꯟꯗꯁꯇꯦꯟꯗꯤꯡ ꯂꯩꯅ ꯒ꯭ꯌꯥꯟ ꯇꯥꯅ ꯆꯅꯤꯡ ꯇꯥꯅ ꯐꯖꯅ ꯂꯩ